ꯑ ꯍꯥꯏꯕꯤꯌꯨ ꯑ ꯃꯥꯅꯦ ꯍꯥꯏꯕꯤꯌꯣ

ꯖꯤꯟꯁꯦ ꯍꯧꯖꯤꯛ ꯍꯧꯖꯤꯛꯁꯦ ꯈ꯭ꯔꯗꯤ ꯂꯥꯛꯑꯦ ꯁꯤꯖꯟ ꯑꯣꯏꯕꯅꯤꯅ ꯋꯤꯟꯇꯔ ꯑꯣꯏ ꯑꯣꯏꯕꯒꯤꯁꯨ ꯗꯤꯁꯀꯥꯎꯟꯠꯁꯨ ꯈꯔ ꯂꯩꯌꯦꯕꯀꯣ ꯑꯗꯨꯝ ꯈꯔ ꯂꯥꯛꯑꯦ ꯍꯥꯏꯗꯤ ꯃꯤꯅꯤꯃꯝ ꯑꯗꯨꯝ ꯋꯥꯟ ꯋꯥꯟ ꯋꯥꯟ ꯊꯥꯎꯖꯟꯒꯤ ꯕꯤꯂꯣꯗꯁꯨ ꯂꯩ ꯋꯥꯟ ꯊꯥꯎꯖꯟ ꯑꯕꯞꯇꯁꯨ ꯂꯩ

ꯑ ꯃꯥꯒꯤ ꯀ꯭ꯋꯥꯂꯤꯇꯤ ꯁꯤꯅ ꯈꯤꯇꯪ ꯐꯕ ꯐꯥꯔꯁ ꯀꯣꯄꯤ ꯁꯦꯀꯦꯟ ꯀꯣꯄꯤ ꯂꯥꯛꯑꯦꯕꯀꯣ ꯑꯪ ꯑꯗꯨꯝ ꯗꯤꯖꯥꯏꯟ ꯃꯈꯟ ꯐꯥꯔꯁ ꯀꯣꯄꯤꯁꯦ ꯑꯗꯨꯝ ꯋꯥꯟ ꯊꯥꯎꯖꯟ ꯂꯥꯛꯑꯅꯤ ꯁꯨꯃꯥꯏꯅ ꯑꯣꯐꯔꯁꯦ ꯍꯧꯖꯤꯛꯀꯤꯗꯤ ꯏꯔꯥꯡꯁꯨ ꯂꯩꯕꯅꯤꯅ ꯈꯔꯗꯤ ꯂꯩꯇꯦꯕꯀꯣ ꯗꯤꯋꯥꯂꯤ ꯃꯌꯥ ꯑꯣꯏꯔꯒꯗꯤ ꯈꯤꯇꯪ ꯅꯛꯁꯟ ꯅꯤꯌꯦꯔꯦꯁꯠ ꯈꯤꯇꯪ ꯅꯛꯁꯜꯂꯛꯑꯒꯗꯤ ꯑꯣꯏꯔꯛ ꯑꯣꯏꯔꯛꯄꯁꯨ ꯌꯥꯏ ꯍꯧꯖꯤꯛꯃꯛꯀꯤ ꯑꯣꯏꯅꯗꯤ ꯕꯥꯏ ꯋꯥꯟ ꯒꯦꯠ ꯋꯥꯟꯁꯦ ꯂꯩꯇ꯭ꯔꯤ ꯅꯥꯏꯟ ꯍꯟꯗ꯭ꯔꯦꯗ ꯁꯨꯃꯥꯏꯅꯗꯤ ꯂꯥꯛꯑꯅꯤ ꯅꯥꯏꯟ ꯍꯟꯗ꯭ꯔꯦꯗ ꯁꯝꯊꯤꯡ ꯁꯨꯃꯥꯏꯅ ꯍꯣꯏ ꯍꯣꯏ ꯍꯣꯏ ꯍꯣꯏ ꯑꯥ